ꯊꯧꯕꯥꯜ ꯗꯤꯁꯇ꯭ꯔꯤꯛꯇ ꯃꯔꯨꯑꯣꯏꯅ ꯍꯦꯜꯠ ꯐꯤꯁꯤꯂꯤꯇꯤ ꯍꯥꯏꯔꯒꯗꯤ ꯗꯤꯁꯇ꯭ꯔꯤꯛ ꯍꯣꯁꯄꯤꯇꯥꯜ ꯊꯧꯕꯥꯜ ꯃꯥꯒꯤ ꯃꯈꯥꯗ ꯀꯝꯃꯨꯅꯤꯇꯤ ꯍꯦꯜꯠ ꯁꯦꯟꯇꯔ ꯑꯅꯤ ꯄ꯭ꯔꯥꯏꯃꯥꯔꯤ ꯍꯦꯜꯠ ꯁꯦꯟꯇꯔ ꯅꯤꯄꯥꯟ ꯑꯗꯨꯒ ꯁꯕ ꯁꯦꯟꯇꯔ ꯁꯨꯝ ꯌꯥꯝ ꯂꯩꯈ꯭ꯔꯦ ꯗꯤꯁꯇ꯭ꯔꯤꯛ ꯍꯣꯁꯄꯤꯇꯥꯜ ꯊꯧꯕꯥꯜꯗ ꯃꯈꯜ ꯀꯌꯥꯒꯤ ꯑꯅꯥ ꯂꯥꯏꯌꯦꯡꯁꯪ ꯃꯥ ꯃꯥꯒꯤ ꯒꯤ ꯏꯁꯄꯦꯁꯦꯂꯤꯁ ꯗꯣꯛꯇꯔꯁꯤꯡꯅ ꯌꯦꯡꯉꯤ ꯅꯣꯡꯃꯗ ꯆꯧꯔꯥꯛꯅ ꯄꯦꯁꯦꯟ ꯆꯝꯃ꯭ꯔꯤ ꯆꯝꯃꯉꯥꯃꯨꯛ ꯗꯤꯐ꯭ꯔꯦꯟ ꯗꯤꯄꯥꯔꯠꯃꯦꯟꯒꯤ ꯄꯨꯟꯁꯜꯂꯒ ꯌꯦꯡꯉꯤ ꯁꯝꯅ ꯍꯥꯏꯔꯕꯗ ꯃꯦꯗꯤꯁꯤꯟ ꯒꯥꯏꯅꯤ ꯑꯣꯞꯊꯥꯜꯃꯣꯂꯣꯖꯤ ꯏ ꯑꯦꯟ ꯇꯤ ꯑꯦꯛꯁꯇ꯭ꯔꯥ ꯑꯗꯨꯒ ꯀꯝꯃꯨꯅꯤꯇꯤ ꯍꯦꯜꯠ ꯁꯦꯟꯇꯔꯗꯁꯨ ꯄꯦꯁꯦꯟ ꯌꯥꯝ ꯌꯦꯡꯉꯤ ꯄ꯭ꯔꯥꯏꯃꯥꯔꯤ ꯍꯦꯜꯠ ꯁꯦꯟꯇꯔꯗ ꯃꯔꯨꯑꯣꯏꯅ ꯑꯩꯈꯣꯏꯒꯤ ꯏꯃꯨꯅꯥꯏꯖꯦꯁꯟ ꯌꯥꯝꯅ ꯐꯖꯅ ꯇꯧꯋꯤ ꯑꯉꯥꯡꯗ ꯍꯧꯖꯤꯛ ꯑꯩꯈꯣꯏꯒꯤ ꯏꯃꯨꯅꯥꯏꯖꯦꯁꯟ ꯇꯧꯗꯕꯅ ꯑꯩꯈꯣꯏꯒꯤ ꯃꯤꯖꯜꯁ ꯍꯥꯏꯕ ꯂꯥꯏꯅꯥꯁꯤ ꯌꯥꯝ ꯊꯣꯛꯀꯜꯂꯤ ꯃꯤꯖꯜꯁꯁꯤ ꯑꯩꯈꯣꯏꯒꯤ ꯑꯉꯥꯡꯗ ꯐꯤꯕꯔ ꯔꯥꯁꯦꯁ ꯀꯞ ꯀꯣꯔꯥꯏꯖꯥꯒꯨꯝꯕ ꯌꯥꯝꯅ ꯇꯧꯒꯜꯂꯤ ꯍꯧꯖꯤꯛ ꯄꯥꯛꯇꯛꯅꯅ ꯃꯥ ꯋꯤꯟꯇꯔ ꯋꯤꯟꯇꯔ ꯁꯤꯖꯟꯁꯤ ꯌꯥꯝꯅ ꯇꯧꯋꯤ ꯑꯗꯨꯒ ꯀꯣꯚꯤꯠꯀꯤ ꯃꯇꯝꯗ ꯊꯧꯕꯥꯜ ꯗꯤꯁꯇ꯭ꯔꯤꯛꯀꯤ ꯍꯦꯜꯠ ꯐꯦꯁꯤꯂꯤꯇꯤꯁꯁꯤꯡꯅ ꯌꯥꯝꯅ ꯃꯔꯨ ꯑꯣꯏꯅ ꯀꯣꯚꯤꯠ ꯚꯦꯛꯁꯤꯅꯦꯁꯟ ꯄꯥꯛꯇꯛꯅꯅ ꯇꯧꯕꯗ ꯃꯇꯦꯡ ꯄꯥꯡꯈꯤ ꯖꯒꯥ ꯖꯒꯥꯗ ꯆꯠꯂꯒ ꯑꯩꯈꯣꯏꯒꯤ ꯃꯐꯝ ꯃꯐꯝꯗ ꯆꯠꯂꯒ ꯃꯥꯒꯤ ꯍꯦꯜꯠ ꯇꯤꯝ ꯁꯦꯝꯃꯒ ꯀꯣꯚꯤꯠ ꯚꯦꯛꯁꯤꯅꯦꯁꯟ ꯌꯥꯝ ꯇꯧꯈꯤ ꯑꯩꯈꯣꯏꯒꯤ ꯚꯦꯛꯁꯤꯅꯦꯁꯟ ꯇꯧꯕꯗꯨꯅ ꯀꯣꯚꯤꯠꯀꯤ ꯂꯥꯏꯅꯥꯗꯒꯤ ꯉꯥꯛꯊꯣꯛꯄꯗ ꯌꯥꯝꯅ ꯃꯔꯨ ꯃꯇꯦꯡ ꯄꯥꯡꯈꯤ ꯑꯗꯨꯒ ꯃꯔꯨꯑꯣꯏꯅ ꯑꯩꯈꯣꯏꯒꯤ ꯊꯧꯕꯥꯜ ꯗꯤꯁꯇ꯭ꯔꯤꯛꯀꯤ ꯍꯦꯜꯠ ꯐꯤꯁꯤꯂꯤꯇꯤ ꯁꯤ ꯌꯥꯝ ꯂꯥꯞꯅꯅꯁꯨ ꯃꯥꯒꯤ ꯀꯤꯂꯣꯃꯤꯇꯔ ꯗꯤꯁꯇ꯭ꯔꯤꯛ ꯍꯣꯁꯄꯤꯇꯥꯜꯅ ꯀꯣꯜꯂꯤꯕ ꯖꯒꯥꯁꯦ ꯌꯥꯝꯅꯁꯨ ꯅꯛꯄ ꯍꯥꯏ ꯇꯥꯔꯦ ꯃꯥꯒꯤ ꯑꯅꯛꯄꯗ ꯂꯩꯕ ꯃꯔꯨꯑꯣꯏꯅ ꯊꯧꯕꯥꯜ ꯗꯤꯁꯇ꯭ꯔꯤꯛ ꯍꯣꯁꯄꯤꯇꯥꯜꯗ ꯑꯌꯥꯝꯕꯅ ꯑꯅꯥꯕꯁꯤꯡꯁꯤ ꯌꯦꯡꯉꯤ